ꯍꯜꯂꯣ ꯍꯜꯂꯣ ꯇꯥꯔꯕꯣ ꯑꯥ ꯑꯥ ꯅꯪꯒꯤ ꯏꯪꯈꯣꯜꯗꯣ ꯀꯔꯤ ꯀꯔꯤ ꯊꯥꯕ꯭ꯔꯥ ꯀꯨꯅꯣ ꯑꯁꯤ ꯌꯥꯝꯅ ꯊꯥꯏꯍꯦ ꯅꯪꯗꯤ ꯑꯗꯨ ꯅꯪꯒꯤ ꯏꯪꯈꯣꯜꯗꯨ ꯀꯔꯤ ꯀꯔꯤ ꯍꯥꯞꯄ꯭ꯔꯥꯀꯣ ꯌꯥꯝ ꯐꯩꯅꯦ ꯎꯝ ꯑꯩꯒꯤꯗꯤ ꯌꯥꯝ ꯊꯥꯕꯗꯤ ꯊꯥꯏ ꯑꯩꯁꯨ ꯌꯦꯟꯁꯥꯡ ꯅꯥꯄꯤꯗꯣ ꯑꯗꯨꯕꯨ ꯄꯥꯝꯕꯤꯗꯣ ꯐꯠꯇꯦꯅꯦ ꯑꯗꯨꯒ ꯃꯥꯒꯤꯗꯣ ꯃꯍꯩꯗꯣ ꯌꯥꯝ ꯄꯥꯟꯗꯦꯕ ꯑꯗꯨꯒꯤꯗꯃꯛꯇ ꯑꯗꯨꯝ ꯑꯩꯗꯣ ꯍꯪꯒꯦ ꯍꯥꯏꯅ ꯅꯪꯕꯨ ꯀꯣꯜ ꯇꯧꯔꯛꯄ ꯑꯗꯨ ꯅꯪ ꯑꯗꯨ ꯅꯪ ꯅꯪ ꯆꯥꯕꯒꯤꯔꯥ ꯅꯠꯇ꯭ꯔꯒ ꯌꯣꯟꯕꯁꯨ ꯌꯣꯟꯕ꯭ꯔꯥ ꯑꯣ ꯑꯗꯨ ꯃꯃꯜꯒꯨꯝꯕꯗꯤ ꯌꯥꯝ ꯐꯕ꯭ꯔꯥ ꯅꯠꯇ꯭ꯔꯒ ꯑꯗꯨꯝ ꯇꯧꯕ ꯃꯃꯜꯗꯤ ꯑꯗꯨꯝ ꯐꯪꯕ꯭ꯔꯥ ꯑꯣ ꯍꯥꯏꯗꯤ ꯑꯩꯒꯤꯗꯤ ꯆꯥꯕꯁꯨ ꯐꯪꯗꯦꯅꯦ ꯌꯥꯝ ꯐꯠꯇꯦꯅꯦ ꯀꯔꯝꯃꯥꯏ ꯇꯧꯁꯤꯔꯥ ꯑꯩꯒꯤ ꯂꯩꯕꯥꯛꯇꯨꯁꯨ ꯌꯥꯝꯅ ꯉꯥꯡꯉꯦ ꯏꯉꯥꯡ ꯉꯥꯡꯂꯒ ꯌꯥꯗꯕ ꯍꯣꯏꯅꯦ ꯑꯗꯣ ꯍꯧꯖꯤꯛꯀꯥꯟꯗꯤ ꯅꯪ ꯑꯅꯧ ꯑꯅꯧꯕ ꯈꯔ ꯀꯔꯤ ꯀꯔꯤ ꯊꯥꯒꯗ꯭ꯔꯥ ꯑꯁ ꯑꯩ ꯑꯗꯨꯗꯤ ꯑꯩꯁꯨ ꯑꯗꯨꯒꯨꯝꯕ ꯊꯥꯕ ꯇꯥꯔꯦ ꯑꯩꯗꯤ ꯍꯧꯖꯤꯛꯀꯥꯟ ꯁꯤꯖꯟꯁꯦ ꯀꯔꯤ ꯊꯥꯒꯗ꯭ꯔꯥ ꯍꯥꯏꯅ ꯈꯜꯂꯒ ꯂꯩꯕ ꯈꯪꯗꯕꯒꯤ ꯑꯗꯨꯛ ꯀꯣꯜ ꯇꯧꯔꯛꯄ ꯑꯦ ꯑꯦ ꯑꯗꯨꯗꯤ ꯌꯥꯝ ꯅꯨꯡꯉꯥꯏꯔꯦꯀꯣ ꯑꯦ ꯑꯦ